ꯏꯪꯂꯤꯁ ꯂꯣꯟ ꯑꯁꯤ ꯁꯔꯀꯥꯔꯒꯤ ꯁ꯭ꯀꯨꯜꯁꯤꯡꯗ ꯇꯝꯕꯤꯔꯤꯕ ꯑꯁꯤꯗꯤ ꯄ꯭ꯔꯥꯏꯚꯦꯠ ꯁ꯭ꯀꯨꯜꯗ ꯇꯝꯕꯤꯔꯤꯕ ꯁꯤꯗꯒꯤ ꯆꯥꯡ ꯌꯥꯝ ꯍꯟꯊꯩ ꯄ꯭ꯔꯥꯏꯚꯦꯠ ꯁ꯭ꯀꯨꯜꯗꯗꯤ ꯏꯪꯂꯤꯁ ꯉꯥꯡꯕ ꯑꯁꯤ ꯀꯝꯄꯜꯁꯔꯤ ꯐꯥꯎꯕ ꯑꯣꯏꯍꯟꯕ ꯌꯥꯎꯔꯤꯕꯅꯤ ꯑꯗꯨ ꯁꯔꯀꯥꯔꯒꯤꯗꯗꯤ ꯔꯤꯂꯦꯖꯦꯁꯟ ꯌꯥꯝꯅ ꯂꯩ ꯃꯔꯝ ꯑꯁꯤꯅ ꯃꯁꯤꯒꯤ ꯏꯝꯄ꯭ꯔꯨꯞꯃꯦꯟꯁꯦ ꯀꯔꯝ ꯃꯥꯏꯅ ꯇꯧꯒꯗꯒꯦ ꯍꯥꯏꯕ ꯀꯥꯟꯗ ꯑꯣꯖꯥꯁꯤꯡ ꯂꯧꯕ ꯃꯇꯝꯗ ꯀꯔꯞꯁꯟ ꯌꯥꯎꯗꯕꯤꯗ ꯋꯦꯜ ꯀ꯭ꯋꯥꯂꯤꯐꯥꯏꯠ ꯑꯣꯏꯔꯕ ꯑꯣꯖꯥꯁꯤꯡ ꯂꯧꯕ ꯑꯃꯗꯤ ꯁ꯭ꯀꯨꯜꯁꯤꯡ ꯑꯗꯨꯗ ꯏꯪꯂꯤꯁ ꯉꯥꯡꯕꯁꯤ ꯀꯝꯄꯜꯁꯔꯤ ꯑꯣꯏꯍꯟꯕ ꯀꯔꯞꯁꯟ ꯌꯥꯎꯗꯕꯤꯗ ꯑꯣꯖꯁꯤꯡ ꯂꯧꯗꯨꯅ ꯑꯐꯕ ꯃꯁꯛ ꯅꯥꯏꯕ ꯑꯣꯖꯥꯁꯤꯡ ꯂꯧꯔꯕꯗꯤ ꯏꯝꯄ꯭ꯔꯨꯞꯃꯦꯜ ꯂꯩꯒꯅꯤ ꯍꯥꯏꯅ ꯈꯜꯂꯤ